ꯑꯩꯅ ꯐꯥꯕ ꯉꯥꯁꯤꯗꯤ ꯄꯨꯈ꯭ꯔꯤꯗꯒꯤ ꯐꯥꯔꯗꯤ ꯒ꯭ꯔꯥꯁ ꯀꯥꯕ ꯐꯥꯔꯦ ꯇꯨꯡꯍꯟꯕꯤ ꯐꯥꯔꯦ ꯉꯥꯃꯨ ꯐꯥꯔꯦ ꯎꯀꯥꯕꯤ ꯐꯥꯔꯦ ꯑꯗꯨꯗꯩꯗꯤ ꯑꯇꯣꯞꯄ ꯅꯣꯡꯐꯥꯗꯣꯛ ꯑꯩꯅ ꯆꯥꯛꯆꯥꯅꯕ ꯍꯩꯖꯥꯅꯕ ꯆꯠꯂꯒ ꯑꯩꯈꯣꯏ ꯇꯨꯔꯦꯟꯗ ꯐꯥ ꯀꯥꯟꯗꯗꯤ ꯉꯥꯃꯨ ꯉꯥꯁꯥꯡ ꯉꯥꯃꯨꯒ ꯄꯣꯔꯣꯝꯒꯁꯤꯗꯤ ꯑꯗꯨꯝ ꯐꯥꯏ ꯎꯀꯥꯕꯤ ꯑꯩꯅ ꯐꯖꯅ ꯑꯗꯨꯝ ꯇꯨꯔꯦꯟꯗꯒꯤ ꯐꯥꯔꯦ ꯑꯗꯨ ꯇꯨꯔꯦꯟꯗꯒꯤ ꯐꯥꯕ ꯉꯥꯁꯤꯁꯨ ꯃꯤꯅꯗꯤ ꯑꯗꯨꯝ ꯄꯥꯝꯅꯩ ꯇꯨꯔꯦꯟꯒꯤ ꯉꯥꯁꯤꯗꯤ ꯃꯤꯅ ꯑꯗꯨꯝ ꯐꯖꯅ ꯄꯥꯝꯅꯔꯦ ꯉꯥꯃꯨ ꯎꯀꯥꯕꯤ ꯑꯗꯨꯝ ꯑꯩꯅ ꯇꯨꯔꯦꯟꯗꯒꯤ ꯌꯥꯝ ꯃꯤꯅ ꯐꯖꯅ ꯄꯥꯝꯅꯔꯦ ꯑꯗꯨꯒ ꯐꯥꯝꯒꯤ ꯉꯥ ꯑꯣꯏꯔꯒꯅ ꯒ꯭ꯔꯥꯁ ꯀꯥꯔꯕꯀꯨꯝꯕ ꯇꯨꯡꯍꯟꯕꯤꯒꯨꯝꯕꯁꯦ ꯍꯥꯏꯗꯤ ꯃꯆꯤꯟꯖꯥꯛ ꯄꯤꯖꯗꯕ ꯍꯧꯖꯤꯛꯀꯤ ꯃꯇꯝꯗ ꯃꯆꯤꯟꯖꯥꯛꯇꯤ ꯑꯌꯥꯝꯕꯅ ꯁꯤꯖꯤꯟꯅꯩ ꯑꯗꯨꯕꯨ ꯑꯩꯈꯣꯏꯗꯤ ꯁꯖꯤꯛꯀꯨꯝꯕ ꯅꯥꯄꯤ ꯁꯤꯡꯕꯤ ꯄꯤꯖꯕ ꯉꯥꯁꯤꯅ ꯃꯌꯥꯝꯅ ꯈꯔ ꯄꯥꯝꯅꯔꯦ ꯒ꯭ꯔꯥꯁ ꯀꯥꯔꯕꯀꯥ ꯇꯨꯡꯍꯟꯕꯤ ꯑꯗꯨꯗꯩ ꯃꯆꯤꯟꯖꯥꯛ ꯄꯤꯖꯗꯕ ꯉꯥ ꯍꯥꯏꯔꯒꯅ ꯉꯁꯥꯡꯁꯦ ꯃꯤꯅ ꯌꯥꯝ ꯄꯥꯝꯅꯩ ꯉꯥꯒꯤ ꯃꯃꯜꯁꯤꯗꯤ ꯊꯩꯗꯤ ꯍꯥꯏꯕ ꯉꯝꯗꯦ ꯑꯩ ꯃꯇꯝ ꯃꯇꯝꯗꯨꯒꯤ ꯃꯇꯨꯡ ꯏꯟꯅ ꯑꯗꯨꯕꯨ ꯑꯩꯅ ꯍꯥꯏꯗꯤ ꯌꯣꯟꯕ ꯃꯇꯝꯗꯗꯤ ꯒ꯭ꯔꯥꯁ ꯀꯥꯔꯕ ꯀꯥꯏꯁꯤ ꯆꯅꯤ ꯌꯥꯡꯈꯩꯗꯒꯤꯅ ꯑꯗꯨꯝ ꯆꯅꯤ ꯃꯔꯤꯐꯨ ꯐꯥꯎ ꯄꯤꯔꯦ ꯇꯨꯡꯍꯟꯕꯤ ꯂꯨꯄꯥ ꯆꯥꯝꯃꯗꯒꯤꯅ ꯆꯥꯝ ꯌꯥꯡꯈꯩꯒꯤ ꯆꯥꯡ ꯉꯥꯃꯨ ꯇꯨꯔꯦꯟꯗꯒꯤ ꯐꯥꯕꯁꯤꯃꯗꯤ ꯃꯤꯅ ꯌꯥꯝ ꯄꯥꯝꯅꯔꯕꯅꯤꯅ ꯑꯗꯨꯝ ꯆꯍꯨꯝ ꯌꯥꯡꯈꯩ ꯁꯤ ꯆꯍꯨꯝ ꯌꯥꯡꯈꯩꯗꯒꯤ ꯑꯃꯨꯛ ꯇꯥꯗ꯭ꯔꯦ ꯎꯀꯥꯕꯤ ꯍꯥꯏꯕ꯭ꯔꯤꯠꯇꯨꯗꯤ ꯑꯩ ꯇꯧꯗ꯭ꯔꯦ ꯎꯀꯥꯕꯤ ꯂꯣꯀꯦꯜꯒꯤ ꯎꯀꯥꯕꯤꯁꯤ ꯃꯤꯅ ꯑꯗꯨꯝ ꯄꯥꯝꯃꯤ ꯂꯨꯄꯥ ꯆꯍꯨꯝ ꯌꯥꯡꯈꯩꯗ ꯑꯗꯨꯝ ꯃꯤꯅ ꯐꯖꯅ ꯄꯥꯝꯅꯔꯦ ꯑꯗꯨꯗꯩ ꯉꯁꯥꯡ ꯁꯤꯕꯨꯗꯤ ꯑꯗꯨꯝ ꯐꯥꯕꯨ ꯐꯥꯔꯗꯤ ꯉꯁꯥꯡꯁꯤꯗꯤ ꯂꯧꯒꯦ ꯍꯥꯏꯕ ꯑꯗꯨꯝ ꯃꯤ ꯂꯩꯔꯦ ꯑꯗꯨꯅ ꯉꯥꯁꯥꯡꯁꯤꯗꯤ ꯂꯨꯄꯥ ꯆꯃꯔꯤ ꯌꯥꯡꯈꯩꯗ ꯈꯔ ꯇꯥꯡꯅ ꯑꯩꯅ ꯌꯣꯜꯂꯦ ꯄꯣꯔꯣꯝꯁꯤꯗꯤ ꯐꯥꯕ ꯋꯥꯕꯅꯤꯅ ꯃꯥꯒꯤꯁꯦ ꯃꯃꯜꯁꯤ ꯂꯨꯄꯥ ꯆꯍꯨꯝꯒ ꯃꯔꯤꯒꯨꯗꯒꯤꯗꯤ ꯇꯥꯗ꯭ꯔꯦ